ꯑꯩꯅ ꯈꯨꯗꯣꯡ ꯆꯥꯗꯕ ꯍꯥꯏꯕꯗꯤ ꯀꯔꯤꯒꯨꯝꯕ ꯑꯃ ꯑꯩꯅ ꯂꯝꯀꯣꯏ ꯋꯥꯔꯤꯕꯨ ꯑꯣꯏꯔꯣ ꯑꯃꯕꯨ ꯑꯣꯏꯔꯣ ꯏꯕ ꯃꯇꯝꯗ ꯍꯧꯕꯗꯤ ꯍꯧꯔꯒ ꯑꯩꯈꯣꯏꯒꯤ ꯋꯥꯔꯣꯏꯁꯤꯟ ꯍꯦꯛꯇ ꯄꯤꯕ ꯉꯝꯗꯕ ꯑꯗꯨꯝꯍꯥꯏꯅ ꯇꯧꯔꯒ ꯑꯩꯅ ꯍꯦꯛꯇ ꯂꯣꯏꯁꯜꯂꯤ ꯃꯌꯥꯝꯅ ꯌꯦꯡꯕꯗ ꯍꯦꯛ ꯐꯖꯔꯣꯏꯗ꯭ꯔꯥ ꯍꯥꯏꯕꯒꯤ ꯆꯤꯡꯅꯕꯗꯨ ꯂꯩꯇꯅ ꯑꯗꯨꯃꯥꯏꯅ ꯍꯦꯛꯇ ꯇꯧꯋꯤ